ꯑꯩꯅ ꯕꯥꯏꯛ ꯊꯧꯔꯒ ꯚꯥꯔꯠꯀꯤ ꯃꯐꯝ ꯑꯌꯥꯝꯕꯗ ꯑꯩ ꯏꯁꯥꯃꯛ ꯆꯠꯇꯤ ꯆꯠꯇ꯭ꯔꯤ ꯑꯗꯨꯕꯨ ꯑꯩꯉꯣꯟꯗ ꯆꯠꯅꯤꯡꯕ ꯑꯃꯗꯤ ꯐꯥꯎꯏ ꯅꯨꯄꯤ ꯑꯃ ꯑꯣꯏꯅ ꯑꯩ ꯇꯁꯦꯡꯅ ꯆꯠꯅꯤꯡꯏ ꯃꯔꯝꯗꯤ ꯂꯝ ꯃꯌꯥꯝ ꯑꯃꯁꯨ ꯌꯦꯡꯅꯤꯡꯏ ꯚꯥꯔꯠꯀꯤ ꯃꯅꯨꯡꯗ ꯂꯝ ꯃꯌꯥꯝ ꯑꯃꯁꯨ ꯑꯗꯨꯒ ꯑꯗꯨꯗꯁꯨ ꯅꯠꯇꯅ ꯑꯦꯋꯥꯔꯅꯦꯁ ꯃꯌꯥꯝ ꯑꯃꯁꯨ ꯇꯧꯅꯤꯡꯏ ꯕꯥꯏꯛꯁꯤ ꯇꯣꯡꯂꯒ ꯆꯠꯂꯒꯗꯤ ꯂꯝ ꯃꯌꯥꯝ ꯑꯃꯁꯨ ꯂꯥꯟꯒꯗꯧꯔꯤꯕꯅꯤ ꯑꯗꯨꯗ ꯑꯦꯋꯥꯔꯅꯦꯁ ꯃꯌꯥꯝ ꯑꯃ ꯇꯧꯔ ꯇꯧꯔꯒ ꯁꯨꯝ ꯂꯥꯛꯄꯅ ꯑꯩꯒꯤ ꯃꯦꯟ ꯇꯥꯔꯒꯦꯠꯇꯤ

ꯑꯅꯥꯕ ꯃꯌꯥꯝ ꯑꯃ ꯊꯣꯛꯍꯜꯂꯤꯕꯁꯦ ꯑꯁꯤꯁꯤꯒꯤ ꯃꯇꯥꯡꯗ ꯑꯩꯅ ꯑꯦꯋꯥꯔꯅꯦꯁ ꯃꯌꯥꯝ ꯑꯃꯁꯨ ꯇꯧꯅꯤꯡꯉꯦ ꯃꯔꯝ ꯑꯁꯤꯅ ꯑꯩꯅ ꯂꯝ ꯂꯝ ꯈꯨꯗꯤꯡꯃꯛꯇ ꯕꯥꯏꯛ ꯇꯣꯡꯗꯨꯅ ꯆꯠꯄ ꯄꯥꯝꯂꯤꯕꯁꯦ ꯑꯗꯨꯒ ꯑꯦꯋꯥꯔꯅꯦꯁ ꯁꯤ ꯁꯤꯁꯨ ꯃꯤꯄꯨꯝ ꯈꯨꯗꯤꯡꯃꯛꯀꯤ ꯅꯥꯀꯣꯡꯗꯁꯨ ꯑꯩꯅ ꯌꯧꯍꯟꯅꯤꯡꯉꯦ